ꯁꯥꯔ ꯁꯦꯟꯊꯣꯛ ꯂꯝꯕꯤ ꯍꯥꯏꯔꯒꯗꯤ ꯐꯤ ꯁꯥꯕꯁꯦ ꯑꯁꯨꯛꯀꯤ ꯃꯇꯤꯛ ꯏꯃꯨꯡꯗ ꯃꯇꯦꯡ ꯌꯥꯝꯅ ꯄꯥꯡꯏ ꯑꯩꯒꯤ ꯅꯨꯄꯥꯒꯤ ꯋꯥ ꯉꯥꯛꯇ ꯅꯠꯇꯅ ꯑꯩꯒꯤ ꯅꯨꯄꯥꯅ ꯄꯨꯁꯤꯜꯂꯛꯄ ꯄꯩꯁꯥꯗꯨꯅ ꯑꯩꯒꯤ ꯍꯤꯡꯅꯕꯒꯤ ꯃꯆꯥꯛ ꯑꯃ ꯑꯣꯏꯔꯒꯁꯨ ꯑꯩꯒꯤ ꯑꯉꯥꯡ ꯁ꯭ꯀꯨꯜ ꯆꯠꯄ ꯑꯗꯨꯗꯒꯤꯗꯤ ꯏꯃꯨꯡ ꯃꯅꯨꯡꯗ ꯁꯤꯖꯤꯟꯅꯕꯒꯤ ꯅꯣꯡꯃꯗ ꯆꯪꯗ꯭ꯔꯕ ꯌꯥꯗ꯭ꯔꯕ ꯄꯣꯠ ꯆꯩ ꯁꯤꯖꯤꯟꯅꯕꯒꯤ ꯑꯣꯏꯅ ꯐꯤ ꯁꯥꯕ ꯁꯤꯗꯒꯤ ꯑꯩꯅ ꯑꯁꯨꯛꯀꯤꯃꯇꯤꯛ ꯃꯇꯦꯡ ꯄꯥꯡꯉꯦ ꯅꯍꯥꯟꯋꯥꯏꯔꯝꯗꯤ ꯌꯥꯝ ꯋꯥꯔꯝꯃꯦ ꯐꯤ ꯁꯥꯗꯅ ꯑꯗꯨꯝ ꯂꯩꯔꯝꯕꯗꯨꯅ ꯑꯗꯣ ꯍꯧꯖꯤꯛꯇꯤ ꯑꯩ ꯐꯤ ꯁꯥꯕꯗꯒꯤ ꯑꯁꯨꯛꯀꯤꯃꯇꯤꯛ ꯅꯨꯡꯉꯥꯏ ꯅꯨꯡꯉꯥꯏꯕ ꯑꯃ ꯅꯨꯡꯉꯥꯏꯇꯕ ꯑꯃ ꯅꯨꯡꯉꯥꯏꯇꯕꯁꯦ ꯍꯥꯟꯅ ꯍꯥꯏꯌꯨ ꯍꯥꯏꯔꯒꯗꯤ ꯐꯤ ꯁꯥꯕꯁꯤꯗ ꯂꯪ ꯂꯧꯅꯕ ꯄꯩꯁꯥ ꯂꯩꯇꯕꯒꯤ ꯑꯩꯉꯣꯟꯗ ꯌꯥꯝꯅ ꯋꯥꯕꯗꯨ ꯑꯣꯏ ꯑꯗꯣ ꯑꯩꯒꯤ ꯅꯨꯄꯥꯒꯤ ꯊꯕꯛꯀꯤ ꯄꯩꯁꯥ ꯐꯪꯉꯛꯄ ꯃꯇꯝꯗ ꯑꯩꯅ ꯃꯉꯣꯟꯗꯒꯤ ꯂꯧꯔꯒ ꯑꯁ ꯗꯗꯥ ꯑꯩ ꯁꯨꯃꯥꯏꯅ ꯇꯧꯒꯦ ꯁꯤ ꯇꯧꯒꯦ ꯑꯗꯨꯗꯨꯅ ꯑꯩ ꯐꯤꯁꯦ ꯁꯨꯃꯥꯏꯅ ꯍꯧꯗꯣꯛꯀꯦ ꯑꯩ ꯅꯪꯉꯣꯟꯗꯒꯤ ꯄꯩꯁꯥ ꯁꯨꯃꯥꯏꯅ ꯄꯤꯌꯨ ꯍꯥꯏꯅ ꯇꯧꯔꯒ ꯑꯩ ꯂꯪꯁꯦ ꯂꯧꯏ ꯂꯪ ꯂꯧꯕꯁꯤꯗ ꯂꯪꯗꯨꯒꯤ ꯐꯪꯗꯕꯒꯤ ꯑꯋꯥꯕ ꯃꯌꯥꯝ ꯑꯃ ꯃꯥꯏꯌꯣꯛꯅꯩ ꯑꯗꯨꯗ ꯑꯩ ꯁꯤꯒꯤ ꯂꯪꯁꯤꯒꯤ ꯃꯆꯨꯁꯤꯃꯗꯤ ꯆꯦꯟꯕꯤꯔꯛꯎ ꯑꯩ ꯂꯪꯁꯤꯒꯤ ꯃꯆꯨꯁꯦ ꯃꯤꯅ ꯌꯥꯝꯅ ꯗꯤꯃꯥꯟ ꯂꯩ ꯑꯩ ꯁꯤꯒꯤ ꯐꯤ ꯃꯆꯨꯁꯦ ꯁꯥꯗꯕ ꯌꯥꯗꯦ ꯃꯤꯅ ꯗꯤꯃꯥꯟ ꯂꯩꯔꯛꯄꯗꯨꯅꯅ ꯑꯗꯨꯃꯥꯏꯅ ꯍꯥꯏꯔꯒ ꯑꯩ ꯗꯨꯀꯥꯟꯗꯨꯐꯥꯎꯗ ꯐꯤ ꯃꯆꯨꯗꯨ ꯄꯤꯔꯝꯃꯒ ꯑꯗꯨꯃꯥꯏꯅ ꯍꯜꯂꯛꯑꯒ ꯑꯩ ꯅꯣꯡ ꯅꯤꯅꯤꯐꯥꯎꯗ ꯂꯩ ꯅꯣꯡꯅꯤꯅꯤꯗꯨ ꯂꯩꯕꯗꯨꯗ ꯑꯩꯉꯣꯟꯗ ꯌꯥꯝꯅ ꯅꯨꯡꯉꯥꯏꯇꯕ ꯐꯥꯎꯑꯦ ꯍꯥꯏꯗꯤ ꯃꯤꯅꯗꯤ ꯁꯣꯝ ꯅꯥꯀꯟ ꯂꯣꯝꯗ ꯗꯤꯃꯥꯟ ꯇꯧꯁꯤꯜꯂꯛꯄ ꯍꯥꯏꯗꯤ ꯐꯤꯗꯣ ꯄꯤꯔꯛꯑꯣ ꯑꯩ ꯁꯨꯃꯥꯏꯅ ꯃꯤ ꯑꯃꯗ ꯑꯃꯨꯛ ꯄꯤꯈꯤꯗꯧꯕꯅꯤꯅ ꯑꯗꯨꯃꯥꯏꯅ ꯍꯥꯏꯕꯗ ꯑꯩꯅ ꯂꯪꯗꯣ ꯂꯧꯔꯨꯔꯕ ꯃꯇꯨꯡ ꯑꯗꯒꯤꯗꯤ ꯂꯪꯆꯥꯛꯇꯣ ꯂꯪꯗꯣ ꯃꯦꯆꯤꯟꯅ ꯖꯣꯔꯣ ꯖꯣꯔꯣ ꯆꯥꯛꯄ ꯌꯥꯕ ꯅꯠꯇꯕꯅꯤꯅ ꯈꯨꯠꯅ ꯑꯃꯨꯛ ꯆꯥꯛ ꯂꯩꯔꯦ ꯑꯗꯒꯤꯗꯤ ꯄ꯭ꯔꯣꯁꯦꯁꯇꯣ ꯃꯌꯥꯝ ꯆꯪꯏ ꯐꯤ ꯍꯧꯕ ꯃꯇꯝꯗꯁꯨ ꯑꯗꯨ ꯐꯤꯗꯣ ꯁꯥꯔꯛꯄ ꯃꯇꯝꯗꯗꯤ ꯌꯥꯝꯅ ꯅꯨꯡꯉꯥꯏꯕ ꯍꯥꯏꯗꯤ ꯑꯦ ꯑꯩ ꯉꯁꯤꯗꯤ ꯁꯨꯃꯥꯏꯅ ꯐꯤꯁꯦ ꯉꯁꯤ ꯅꯨꯃꯤꯠ ꯅꯤꯅꯤ ꯍꯨꯝꯅꯤꯁꯤꯗ ꯑꯩ ꯐꯤ ꯃꯉꯥ ꯀꯛꯀꯦ ꯑꯗꯒꯤꯗꯤ ꯇꯔꯥꯁꯤꯃ ꯀꯛꯀꯦ ꯑꯗꯣ ꯑꯩꯒꯤ ꯏꯆꯥꯁꯤꯒꯤ ꯍꯥꯏꯗꯤ ꯁ꯭ꯀꯨꯜꯒꯤ ꯐ꯭ꯔꯤ ꯁꯤꯕꯨ ꯊꯤꯒꯦ ꯑꯗꯒꯤꯗꯤ ꯑꯩ ꯃꯔꯨꯞꯁꯤꯃ ꯍꯨꯟꯒꯦ ꯌꯥꯝ ꯅꯨꯡꯉꯥꯏꯅ ꯍꯨꯟꯕ ꯉꯝꯃꯦꯕ ꯑꯗꯨꯒ ꯍꯟꯗꯛꯇꯤ ꯀꯃꯥꯏꯅ ꯇꯧꯒꯦꯗ ꯍꯥꯏꯗꯤ ꯐꯤꯁꯦ ꯁꯥꯕ ꯃꯇꯝꯁꯤꯗꯗꯤ ꯐꯤꯗꯨꯒꯤ ꯁꯥꯐꯝꯗꯣ ꯑꯩꯈꯣꯏꯒꯤ ꯏꯁꯤꯡ ꯅꯣꯡ ꯇꯥꯁꯤꯜꯂꯛꯇꯅ ꯏꯁꯤꯡꯅ ꯊꯨꯝꯖꯤꯜꯂꯛꯄ ꯑꯗꯒꯤꯗꯤ ꯑꯗꯨꯃꯥꯏꯅ ꯇꯧꯕꯒꯤ ꯌꯥꯝ ꯅꯨꯡꯉꯥꯏꯇꯅ ꯑꯃꯨꯛ ꯇꯧꯔꯦ ꯑꯗꯩ ꯅꯨꯡꯉꯥꯏꯇꯕꯗꯨꯒꯤ ꯃꯊꯛꯇꯨꯗ ꯑꯩꯈꯣꯏꯒꯤ ꯂꯩꯕꯥꯛ ꯍꯥꯞꯄ ꯈꯣꯠꯄ ꯇꯧꯕꯗꯨꯒꯤ ꯐꯤꯁꯦ ꯑꯃꯨꯛ ꯃꯇꯝ ꯀꯨꯏꯅ ꯑꯃꯨꯛ ꯁꯥꯔꯨꯗ꯭ꯔꯦ ꯑꯩꯉꯣꯟꯗ ꯌꯥꯝ ꯅꯨꯡꯉꯥꯏꯇꯕ ꯍꯥꯏꯗꯤ ꯃꯤꯅꯁꯨ ꯄꯩꯁꯥꯗꯣ ꯑꯩꯁꯨ ꯄꯩꯁꯥ ꯑꯣꯟꯊꯣꯛꯅꯤꯡꯕꯅꯤꯅ ꯍꯥꯏꯕꯇꯥꯔꯦ ꯑꯗꯨ ꯃꯤꯅꯁꯨ ꯄꯩꯁꯥ ꯅꯪꯒꯤ ꯐꯤꯗꯣ ꯄꯤꯔꯛꯑꯣꯅ ꯒꯤꯔꯤ ꯒꯤꯔꯤꯒꯨꯝꯕ ꯇꯛꯁꯤꯜꯂꯛꯄ ꯑꯗꯩꯒꯤꯗꯤ ꯑꯩꯉꯣꯟꯗ ꯍꯦꯛꯇ ꯇꯨꯝꯐꯝ ꯆꯥꯐꯝ ꯈꯪꯗꯅ ꯐꯤ ꯁꯥꯕ ꯑꯗꯒꯤꯗꯤ ꯌꯨꯝꯒꯤ ꯊꯕꯛ ꯏꯪꯈꯥꯡꯁꯨ ꯇꯧꯗꯕ ꯌꯥꯗꯕ ꯃꯌꯥꯝ ꯑꯃ ꯌꯥꯎꯑꯦ ꯑꯗ ꯑꯉꯥꯡ ꯅꯨꯕꯤꯁꯨ ꯁꯦꯟꯅꯗꯕ ꯌꯥꯗꯦ ꯑꯩꯒꯤ ꯏꯆꯥ ꯁ꯭ꯀꯨꯜ ꯆꯠꯄ ꯑꯗꯒꯤꯗꯤ ꯃꯣꯏꯒꯤ ꯆꯠꯄ ꯅꯪꯅꯕ ꯆꯥꯛ ꯏꯁꯤꯡ ꯊꯣꯡꯕ ꯑꯗꯩ ꯑꯩꯒꯤ ꯁꯣꯝ ꯅꯥꯀꯜꯂꯣꯝꯗꯁꯨ ꯑꯩ ꯑꯩ ꯐꯤ ꯃꯉꯥ ꯁꯤꯃ ꯀꯛꯇꯣꯏꯅꯤ ꯑꯩ ꯑꯍꯨꯝꯁꯤꯃ ꯀꯛꯇꯣꯏꯅꯤꯅ ꯇ꯭ꯔꯥꯏꯒꯦꯠ ꯇꯧꯔꯒ ꯊꯝꯕ ꯄꯣꯠꯅꯤꯅ ꯉꯜꯂꯤꯉꯩ ꯃꯌꯥꯝꯅ ꯍꯧꯒꯠꯅꯗ꯭ꯔꯤꯉꯩꯗꯒ ꯁꯥꯕꯒ ꯌꯥꯎꯑꯦ ꯑꯗꯨ ꯊꯦꯡꯉꯀꯥꯟꯗ ꯃꯌꯥꯝꯅꯒ ꯇꯨꯝꯅꯈ꯭ꯔꯕ ꯃꯇꯨꯡꯗꯒ ꯇꯨꯝꯕꯒ ꯌꯥꯎꯑꯦ ꯑꯗꯨ ꯏꯁꯥꯅ ꯂꯪꯆꯥꯛ ꯆꯥꯛꯏ ꯑꯗꯒꯤꯗꯤ ꯑꯗꯨꯃꯥꯏꯅ ꯇꯧꯗꯅ ꯑꯋꯥꯕ ꯃꯌꯥꯝ ꯑꯃ ꯃꯥꯌꯣꯛꯅꯩ ꯑꯗꯨ ꯐꯤꯗꯨꯅ ꯀꯛꯂꯛꯑꯕ ꯃꯇꯝꯗꯗꯤ ꯌꯣꯜꯂꯨꯔꯒ ꯍꯥꯏꯇꯥꯔꯦ ꯃꯥꯔꯀꯦꯠꯁꯤꯁꯨ ꯑꯩꯈꯣꯏꯒꯤ ꯀꯩ ꯍꯥꯏꯇꯥꯔꯦ ꯕꯖꯥꯔꯗ ꯆꯠꯂꯒ ꯑꯣꯏꯅ ꯊꯥꯕ ꯑꯗꯨꯗꯒꯤꯗꯤ ꯌꯨꯝꯂꯛꯇ ꯂꯥꯛꯑꯒ ꯑꯩ ꯃꯅꯥꯛꯇꯒ ꯂꯥꯛꯑꯒꯒ ꯂꯧꯕꯁꯨ ꯌꯥꯎꯑꯦꯕ ꯑꯗ ꯕꯖꯥꯔꯗ ꯆꯠꯂꯒꯒ ꯊꯥꯕꯗꯨꯗꯤ ꯐꯤꯗꯣ ꯑꯦ ꯍꯥꯏꯗꯤ ꯃꯐꯝ ꯑꯃ ꯈꯛꯇꯪꯗ ꯊꯥꯕ ꯅꯠꯇꯕꯅꯤꯅ ꯑꯃꯗ ꯑꯃꯨꯛ ꯆꯠ ꯑꯃꯗ ꯑꯃꯨꯛ ꯆꯠꯄꯅꯤꯅ ꯃꯇꯝꯗꯣ ꯑꯁꯨꯛꯀꯤ ꯃꯇꯤꯛ ꯃꯥꯡꯉꯦ ꯑꯗ ꯕꯖꯥꯔꯗ ꯆꯠꯄꯗꯗꯤ ꯑꯩ ꯏꯊꯟꯗ ꯆꯠꯄꯗꯨꯗꯤ ꯅꯨꯡꯉꯥꯏꯇꯕꯅꯤꯅ ꯑꯩꯈꯣꯏ ꯑꯃꯅꯤ ꯍꯦꯛ ꯆꯠꯄꯒꯨꯝꯕ ꯃꯇꯝ ꯃꯥꯡꯕꯗꯨꯒꯤ ꯄꯥꯝꯃꯨꯕꯗꯣ ꯑꯗꯨꯁꯨ ꯂꯩ ꯑꯗꯨꯗꯒꯤ ꯕꯖꯥꯔꯗꯁꯨ ꯑꯦ ꯅꯪꯒꯤ ꯐꯤꯁꯤꯗꯤ ꯃꯄꯥꯟꯁꯦ ꯈꯔ ꯐꯖꯗꯦꯒꯨꯝꯕ ꯑꯗꯒꯤ ꯐꯤꯁꯦ ꯈꯔ ꯄꯤꯛꯏ ꯍꯟꯗꯛꯇꯤ ꯅꯨꯡꯉꯥꯏꯇꯦ ꯑꯗꯒꯤ ꯐꯤꯁꯦ ꯈꯔ ꯆꯥꯎꯍꯜꯂꯛꯎꯒꯨꯝꯕ ꯑꯗꯨꯃꯥꯏꯅ ꯍꯦꯛ ꯇꯧꯔꯝꯕꯒꯨꯝꯕ ꯌꯥꯎꯑꯦ ꯑꯗꯩ ꯑꯩꯅ ꯁꯣꯝ ꯅꯥꯀꯟꯂꯣꯝꯗ ꯍꯥꯊꯨ ꯍꯥꯊꯨ ꯍꯥꯊꯨ ꯁꯥꯈꯤꯕꯅꯤꯅ ꯑꯩꯁꯨ ꯍꯦꯛ ꯈꯪꯍꯧꯗꯕ ꯑꯗꯒꯤ ꯂꯪ ꯃꯛꯇ ꯇꯠꯂꯒꯁꯨ ꯍꯦꯛ ꯑꯁ ꯑꯩꯁꯨ ꯐꯤꯗꯨꯒꯤ ꯐꯤ ꯃꯉꯥ ꯑꯃ ꯇꯔꯥ ꯑꯃ ꯐꯪꯅꯕ ꯁꯥꯒꯠꯂꯛꯄꯅꯤꯅ ꯌꯥꯝ ꯋꯥꯅ ꯁꯥꯒꯠꯂꯛꯄꯗꯣ ꯑꯣꯏꯑꯦꯕ ꯑꯗꯨꯃꯥꯏꯅ ꯇꯧꯗꯅ ꯈꯔꯗꯤ ꯈꯔ ꯁꯣꯏꯕ ꯈꯣꯠꯄ ꯌꯥꯎꯕꯗꯣ ꯑꯗꯨꯐꯥꯎꯗ ꯇꯧꯕꯗꯣ ꯍꯦꯛ ꯂꯧꯍꯧꯗꯕꯒꯨꯝꯕ ꯑꯗꯨꯃꯥꯏꯅ ꯇꯧꯗꯅ ꯌꯥꯝꯅ ꯈꯨꯗꯣꯡꯆꯥꯗꯕ ꯃꯌꯥꯝ ꯑꯃ ꯊꯦꯡꯅꯩ ꯑꯗꯨꯝ ꯅꯨꯡꯉꯥꯏꯕꯒꯤ ꯑꯃꯨꯛ ꯍꯥꯏꯌꯨ ꯍꯥꯏꯔꯒꯗꯤ ꯑꯩꯅ ꯉꯁꯥꯏ ꯍꯥꯏꯖꯈ꯭ꯔꯤꯗꯨꯅꯦꯕ ꯑꯗꯨꯝ ꯑꯉꯥꯡ ꯅꯨꯄꯤꯒꯤ ꯑꯣꯏꯔꯒꯁꯨ ꯑꯗꯒꯤ ꯏꯃꯨꯡ ꯃꯅꯨꯡꯒꯤ ꯑꯣꯏꯔꯒꯁꯨ ꯌꯥꯝ ꯅꯨꯡꯉꯥꯏꯅ ꯑꯩ ꯐꯤꯁꯤꯃ ꯀꯛꯎꯔꯒ ꯑꯩꯅ ꯍꯜꯂꯛꯄꯗꯒ ꯑꯁ ꯄꯩꯁꯥꯒ ꯇꯧꯔꯒ ꯏꯆꯥꯒꯤ ꯐꯤꯁꯤꯃ ꯊꯤꯗꯣꯛꯈ꯭ꯔꯒꯦ ꯑꯩ ꯃꯔꯨꯞꯁꯤꯃ ꯍꯨꯟꯈ꯭ꯔꯒꯦ ꯑꯗꯒꯤꯗꯤ ꯑꯦ ꯑꯩ ꯁꯤꯁꯤꯃ ꯄꯣꯠꯌꯦꯡ ꯄꯤꯈ꯭ꯔꯒꯦ ꯌꯥꯝ ꯅꯨꯡꯉꯥꯏꯅ ꯏꯁꯥꯅ ꯀꯣꯝꯅ ꯁꯤꯖꯟꯅꯩꯕ ꯑꯗꯨ ꯐꯤ ꯁꯥꯗ꯭ꯔꯤꯉꯩꯗꯗꯤ ꯑꯩꯒꯤ ꯅꯨꯄꯥꯒꯤꯗ ꯑꯗꯨꯝ ꯗꯤꯄꯦꯟ ꯇꯧꯔꯒ ꯑꯗꯨꯝ ꯍꯤꯡꯕ ꯑꯗꯩ ꯃꯉꯣꯟꯗꯒꯤ ꯀꯩꯅꯣꯝ ꯆꯥꯅꯤꯡꯕꯒꯤꯁꯨ ꯑꯗꯒꯤꯗꯤ ꯏꯃꯥꯟꯅꯕꯤꯗ ꯀꯩꯅꯣꯝ ꯄꯤꯅꯤꯡꯕꯒꯤꯁꯨ ꯑꯩꯒꯤ ꯏꯃꯥꯗ ꯀꯩꯅꯣꯝ ꯄꯤꯅꯤꯡꯕꯁꯨ ꯐꯪꯗꯕ ꯌꯥꯝ ꯋꯥꯅ ꯋꯥꯅ ꯐꯪꯉꯦ ꯍꯥꯏꯇꯥꯔꯦ ꯑꯗꯨ ꯑꯩꯅ ꯐꯤ ꯁꯥꯕꯗꯒꯤ ꯑꯩꯅ ꯇꯧꯅꯤꯡꯕ ꯍꯥꯏꯕꯗꯤ ꯑꯦ ꯀꯩ ꯍꯥꯏꯗꯤ ꯃꯤꯉꯣꯟꯗ ꯀꯩꯅꯣꯝꯃꯛꯇ ꯄꯤꯖꯅꯤꯡꯉꯁꯨ ꯄꯤꯖꯕ ꯉꯝꯕ ꯑꯗꯒꯤꯗꯤ ꯃꯤꯉꯣꯟꯗ ꯑꯦ ꯁꯤꯖꯤꯃ ꯑꯩ ꯀ꯭ꯂꯕꯁꯤꯒꯤ ꯑꯣꯏꯅ ꯑꯗꯒꯤ ꯂꯩꯀꯥꯏꯁꯤꯒꯤ ꯊꯕꯛ ꯊꯧꯔꯝ ꯑꯃ ꯍꯦꯛ ꯃꯇꯦꯡ ꯄꯥꯡꯅꯤꯡꯉꯒꯁꯨ ꯍꯦꯛ ꯄꯥꯡꯊꯣꯛꯄ ꯉꯝꯕ ꯑꯗꯨꯃꯥꯏꯅ ꯑꯣꯏ ꯌꯥꯝ ꯅꯨꯡꯉꯥꯏ ꯐꯤ ꯁꯥꯕꯁꯦ ꯑꯁꯨꯛꯀꯤ ꯃꯇꯤꯛ ꯁꯦꯟꯊꯣꯛ ꯂꯝꯕꯤ ꯂꯩ ꯍꯥꯏ ꯇꯥꯔꯦ ꯑꯗꯨꯅ ꯃꯌꯥꯝꯁꯨ ꯑꯗꯨꯝ ꯄꯤ ꯁꯥꯕꯤꯌꯨ ꯁꯤ ꯍꯥꯏꯔꯒ ꯂꯣꯏꯁꯟꯖꯒꯦ